ꯑꯩꯈꯣꯏ ꯀꯛꯆꯤꯡ ꯗꯤꯁꯇ꯭ꯔꯤꯛꯀꯤ ꯃꯅꯨꯡꯗ ꯆꯠꯊꯣꯛ ꯆꯠꯁꯤꯟ ꯇꯧꯕꯒꯤ ꯄꯥꯝꯕꯩꯁꯦ ꯑꯁꯦꯡꯕꯩꯗꯤ ꯑꯣꯇꯣ ꯇꯇꯥ ꯃꯦꯖꯤꯛ ꯑꯗꯒꯤ ꯕꯁ ꯁꯨꯃꯥꯏꯅ ꯇꯧꯋꯤ ꯈꯔ ꯂꯥꯞꯄꯒꯅ ꯀꯩꯅꯣ ꯕꯁꯅ ꯑꯗꯨꯝ ꯆꯠꯅꯩ ꯑꯗꯨꯒ ꯅꯛꯑꯒꯗꯤ ꯇꯇꯥ ꯃꯦꯖꯤꯛ ꯅꯠꯇ꯭ꯔꯒꯅ ꯑꯣꯇꯣꯁꯤꯗ ꯑꯗꯨꯝ ꯑꯣꯇꯣꯅ ꯑꯃꯨꯛ ꯈꯔ ꯍꯦꯟꯅ ꯂꯩꯀꯥꯏ ꯂꯩꯀꯥꯏ ꯑꯣꯕꯩꯔꯥ ꯑꯗꯨꯃꯥꯏꯅ ꯆꯠꯅꯔꯦ ꯑꯗꯒꯤ ꯈꯇꯪ ꯈꯤꯇꯪ ꯅꯛꯇꯤ ꯅꯛꯑꯒꯁꯨ ꯌꯥꯝ ꯀꯟꯅ ꯅꯛꯄ ꯅꯠꯇꯕ ꯂꯥꯞꯄꯁꯨ ꯌꯥꯝ ꯂꯥꯞꯄ ꯅꯠꯇꯕꯗꯗꯤ ꯇꯇꯥ ꯃꯦꯖꯤꯛꯀꯨꯝꯕ ꯀꯩꯒꯨꯝꯕꯅ ꯁꯨꯝ ꯆꯠꯂꯦ ꯑꯗꯨꯒ ꯃꯐꯝ ꯆꯥꯎꯅ ꯑꯗꯨꯝ ꯃꯌꯥꯝ ꯄꯨꯟꯕ ꯃꯐꯝ ꯌꯧꯅꯕ ꯍꯣꯠꯅꯕꯗꯗꯤ ꯕꯁ ꯅꯠꯇ꯭ꯔꯒ ꯇꯇꯥ ꯃꯦꯖꯤꯛꯁꯦ ꯑꯅꯤꯁꯦ ꯑꯗꯨꯝ ꯀꯃꯟ ꯑꯗꯨꯝ ꯑꯣꯏꯔꯦ ꯍꯥꯏ ꯇꯥꯔꯦ